ꯅꯪꯕꯨ ꯇꯨꯏꯁꯟꯁꯦ ꯀꯅꯥ ꯀꯅꯥꯗ ꯇꯧꯗꯣꯏꯅꯣ ꯍꯟꯗꯛꯁꯦ ꯑꯗꯣ ꯍꯟꯗꯛ ꯅꯚꯣꯗꯤꯌꯥꯒꯤ ꯈꯟꯕꯁꯤꯗ ꯅꯪ ꯌꯥꯎꯒꯦ ꯈꯜꯂꯤꯔꯥ ꯅꯪꯁꯨ ꯑꯩꯁꯨ

ꯎꯝ ꯑꯇꯣꯞꯄ ꯑꯣꯖꯥꯗꯤ ꯈꯪꯗ꯭ꯔꯣ ꯁꯥꯔ ꯏꯕꯣꯁꯅꯥꯁꯨ ꯇꯧꯋꯦ ꯁꯥꯔ ꯄꯤꯇꯔꯁꯨ ꯇꯧꯋꯦꯗꯥꯏꯅꯦ ꯎꯝ ꯅꯟꯗꯂꯥꯟꯗ ꯇꯧꯕ ꯃꯤꯁꯤꯡꯁꯦ ꯂꯣꯏ ꯈꯜꯂꯦ ꯍꯥꯏꯌꯦꯕꯀꯣ ꯑꯗꯨꯗ ꯍꯧꯖꯤꯛꯁꯤꯅ ꯑꯩꯈꯣꯏꯒꯤ ꯑꯩꯗꯤ ꯆꯥꯟꯗꯦꯜꯁꯤꯗ ꯊꯥꯔꯒꯗꯤ ꯏꯈꯟ ꯈꯜꯂꯦ ꯂꯩꯔꯤꯅꯦꯕ ꯑꯗꯨ ꯃꯤꯅ ꯗꯤꯁꯇ꯭ꯔꯤꯛ ꯋꯥꯏꯁꯇ ꯑꯣꯏꯅ ꯑꯗꯨꯝ ꯊꯥꯒꯗꯧꯅꯦ ꯍꯥꯏꯕ ꯗꯤꯁꯇ꯭ꯔꯤꯛ ꯗꯤꯁꯇ꯭ꯔꯤꯛꯀꯤ ꯃꯤꯗꯨꯅ ꯗꯤꯁꯇ꯭ꯔꯤꯛꯇꯨꯗ ꯑꯗꯨꯝ ꯆꯪꯗꯧꯅꯦ ꯑꯗꯨ ꯆꯥꯟꯗꯦꯜꯗꯤ ꯊꯥ ꯌꯥꯗ꯭ꯔꯦꯗꯅ ꯑꯗꯨꯅ ꯑꯣꯃꯥꯊꯦꯟꯗ ꯇꯥꯒꯗ꯭ꯔꯣ ꯑꯩꯈꯣꯏꯁꯦ ꯑꯗꯨꯅ ꯃꯣꯏ ꯇꯨꯏꯁꯟꯒꯤ ꯕꯦꯁꯁꯨ ꯑꯌꯨꯛꯀꯤ ꯅꯨꯡꯊꯤꯟꯒꯤ ꯅꯨꯡꯗꯥꯡꯒꯤ ꯂꯣꯏꯅ ꯈꯥꯏꯗꯣꯛꯄ ꯃꯥꯜꯂꯦꯕ ꯑꯗꯣ ꯑꯌꯨꯛꯇ ꯇꯧꯁꯤꯔꯥ ꯅꯨꯡꯗꯤꯟꯗ ꯇꯧꯁꯤꯔꯥ ꯅꯨꯃꯤꯗꯥꯡ ꯋꯥꯏꯔꯝ ꯅꯨꯃꯤꯗꯥꯡ ꯋꯥꯏꯔꯝꯗ ꯇꯧꯕꯗꯨꯁꯨ ꯃꯤ ꯊꯤꯟꯗꯣꯛ ꯊꯤꯟꯖꯤꯟ ꯍꯥꯏꯕ ꯑꯝꯁꯨ ꯆꯪꯕꯅꯤꯅꯅꯦ ꯑꯩꯗꯤ ꯑꯌꯨꯛꯂ ꯅꯨꯡꯊꯤꯜꯂ ꯑꯃ ꯇꯧꯒꯦ ꯈꯜꯂꯤꯝꯅꯤ ꯈꯟꯗꯗꯤ ꯌꯥꯗꯕ ꯃꯔꯝꯗꯤ ꯀꯩꯒꯤꯅꯣ ꯍꯥꯏꯔꯒꯗꯤ ꯁꯦꯟꯊꯣꯛꯁꯤꯅꯒ ꯑꯩꯈꯣꯏ ꯏꯃꯥ ꯏꯄꯥꯅꯦ ꯇꯧꯔꯤꯁꯤꯅ ꯁꯦꯟꯊꯣꯛꯁꯤꯅꯒ ꯈꯔ ꯋꯥꯠꯂꯦꯗꯣ ꯑꯗꯨꯏꯗꯨꯅꯅꯦ ꯑꯩꯗꯤ ꯌꯥꯔꯒꯗꯤ ꯅꯚꯣꯗꯤꯌꯥ ꯄꯩꯈꯥꯁꯦ ꯊꯥꯔꯒ ꯈꯜꯂꯒꯅꯦ ꯐꯖꯅ ꯀꯩꯅꯣ ꯇꯧꯒꯦ ꯇꯨꯏꯁꯟꯒꯤꯁꯤꯗꯤ ꯇꯉꯥꯏꯐꯗꯅ ꯃꯣꯏꯗꯅꯦ ꯍꯥꯏꯔꯒ ꯑꯌꯨꯛꯂ ꯅꯨꯡꯊꯤꯜꯂ ꯑꯃ ꯌꯥꯎꯔꯅꯦꯕ ꯇꯨꯏꯁꯟꯁꯦ ꯑꯗꯨ ꯅꯠꯇ꯭ꯔꯗꯤ ꯀꯩꯅꯣ ꯇꯧꯔꯔꯣꯏꯕ ꯑꯗꯨ ꯅꯪꯁꯨ ꯎꯝ ꯍꯣꯏ ꯅꯠꯇ꯭ꯔꯗꯤ ꯎꯃꯥꯊꯦꯟꯒꯤꯁꯤꯗ ꯑꯗꯨꯝ ꯇꯥ ꯇꯥꯕꯅꯦ ꯑꯗꯨ ꯑꯦꯠꯃꯤꯁꯟꯅ ꯃꯣꯏꯒꯤ ꯀꯃꯥꯏꯅ ꯇꯧꯔꯤꯖꯥꯠꯅꯣ ꯐꯤꯗꯨ ꯈꯪꯗꯦꯅꯦ ꯃꯤ ꯍꯥꯟꯅ ꯃꯃꯥꯡꯗ ꯍꯥꯏꯕꯗꯤ ꯆꯥꯝꯃꯉꯥꯒ ꯍꯥꯏꯕꯅꯤ ꯍꯧꯖꯤꯛꯇꯤ ꯍꯦꯟꯒꯠꯂꯤꯔꯥ ꯀꯃꯥꯏꯅ ꯇꯧꯔꯤꯅꯣ ꯈꯪꯗ꯭ꯔꯦꯅꯦ ꯍꯧꯖꯤꯛꯀꯤ ꯃꯇꯝꯁꯤꯅ ꯇꯥꯡꯕꯅꯤꯅ ꯒ꯭ꯌꯥꯟ ꯇꯥꯗꯦ ꯑꯗꯨꯅ ꯎꯝ

ꯍꯣꯏ ꯍꯪꯕ ꯍꯥꯏꯁꯦ ꯉꯁꯤ ꯅꯣꯡ ꯅꯤꯅꯤꯁꯤꯗ ꯐꯖꯅ ꯍꯥꯟꯅ ꯇꯧꯍꯧꯗꯗꯤ ꯁꯨꯡꯌꯥ ꯌꯥꯗ꯭ꯔꯕꯅꯦ ꯃꯔꯝꯗꯤ ꯀꯩꯒꯤꯅꯣ ꯍꯥꯏꯔꯒꯗꯤ ꯈꯟꯗꯕ ꯁꯨꯡꯌꯥ ꯌꯥꯗꯦꯕ ꯑꯩꯈꯣꯏ ꯍꯥꯏꯗꯤ ꯀꯩ ꯍꯥꯏꯅꯤ ꯃꯃꯥꯡ ꯃꯃꯥꯡꯗ ꯑꯩꯈꯣꯏꯒꯤ ꯗꯤꯁꯇ꯭ꯔꯤꯛ ꯗꯤꯁꯇ꯭ꯔꯤꯛ ꯋꯥꯏꯁꯀꯤ ꯇꯧꯗ꯭ꯔꯤꯀꯥꯟꯗ ꯃꯣꯏꯒꯤ ꯆꯥꯟꯗꯦꯜ ꯀꯩꯀꯩ ꯇꯧꯔꯤꯀꯥꯟꯗꯗꯤ ꯃꯤꯁꯦ ꯄꯪꯈꯟꯗ ꯈꯜꯂꯦ ꯍꯥꯏꯗ꯭ꯔꯣ ꯑꯩꯈꯣꯏꯅ ꯁꯨꯝ ꯇꯥꯕꯗ ꯑꯗꯨꯃꯥꯏꯅ ꯍꯥꯏꯌꯦꯕ ꯑꯗꯣ ꯍꯧꯖꯤꯛ ꯀꯥꯟꯁꯤꯗꯤ ꯑꯗꯨꯝ ꯈꯔꯁꯨ ꯂꯨꯔꯦ ꯑꯗꯒꯤ ꯑꯩꯒꯤꯗꯤ ꯗꯤꯁꯇ꯭ꯔꯤꯛ ꯗꯤꯁꯇ꯭ꯔꯤꯛ ꯂꯥꯟꯕꯁꯨ ꯌꯥꯗꯦ ꯍꯥꯏꯕꯅꯤꯅ ꯑꯩꯈꯣꯏꯒꯤꯗꯤ ꯁꯤꯒꯤ ꯎꯃꯥꯊꯦꯟ ꯅꯠꯇ꯭ꯔꯗꯤ ꯀꯩꯝꯇ ꯂꯩꯇ꯭ꯔꯦꯗꯅ ꯑꯗꯨꯗ ꯎꯃꯥꯊꯦꯟ ꯍꯥꯏꯗꯨꯁꯨ ꯃꯤꯗꯣ ꯍꯧꯖꯤꯛꯇꯤ ꯌꯥꯝꯅ ꯏꯁꯇ꯭ꯔꯤꯛ ꯑꯣꯏꯔꯦ ꯈꯣꯠꯂꯦ ꯍꯥꯏꯕ ꯌꯥꯝ ꯄꯥꯎ ꯇꯥꯏꯗꯅ ꯑꯗꯨꯅ ꯈꯔ ꯍꯣꯠꯅꯕ ꯑꯃꯁꯨ ꯆꯪꯉꯦ ꯑꯩꯈꯣꯏꯅ ꯑꯗꯩ ꯍꯥꯟꯅ ꯂꯥꯏꯔꯤꯛ ꯄꯥꯅꯤꯡꯗꯗꯅ ꯇꯧꯕ ꯈꯣꯠꯄꯗꯨꯁꯨ ꯍꯧꯖꯤꯛꯇꯤ ꯌꯥꯔꯔꯣꯏꯕ ꯀꯩꯝꯇ ꯎꯝ ꯎꯝ ꯎꯝ ꯑꯗꯨꯅꯦ ꯑꯗꯨꯅ ꯌꯥꯔꯒꯗꯤ ꯈꯟꯅꯅꯕꯗꯣ ꯑꯩꯈꯣꯏ ꯕꯕꯥ ꯏꯃꯥꯗꯁꯨ ꯍꯥꯏꯔꯤꯅꯦ ꯍꯥꯏꯕ ꯅꯚꯣꯗꯤꯌꯥ ꯑꯝꯇ ꯇꯧꯒꯦ ꯅꯣꯏꯅꯕꯨ ꯄꯥꯝꯃꯗꯤ ꯇꯧ ꯈꯣꯠꯂꯨ ꯇꯨꯏꯁꯟꯗꯨ ꯀꯅꯥ ꯀꯅꯥ ꯂꯩ ꯇꯧꯋꯣꯗꯤ ꯍꯥꯏꯕ ꯃꯣꯏꯅ ꯃꯣꯏꯅ ꯊꯤꯔꯛꯎꯗ꯭ꯔꯒꯁꯨ ꯑꯩꯈꯣꯏꯅ ꯑꯦ ꯏꯃꯥꯟꯅꯕꯤꯗ ꯍꯪꯉꯛꯈꯤꯒꯦ ꯍꯪꯉꯛꯑꯒ ꯃꯣꯏꯅ ꯇꯧꯕ ꯃꯐꯝꯗꯨꯗ ꯇꯧꯅꯉꯥꯏ ꯍꯣꯏ ꯍꯣꯏ ꯇꯧꯋꯣ ꯑꯗꯨꯒ ꯈꯟꯅꯅꯕꯗꯨ ꯇꯧ ꯈꯣꯠꯂꯨ ꯍꯥꯏꯑꯦꯕꯀꯣ ꯕꯕꯥ ꯏꯃꯥ ꯍꯣꯏꯅꯁꯨ ꯑꯗꯨꯏꯗꯤ ꯍꯧꯖꯤꯛꯀꯤ ꯁꯥꯔ ꯅꯟꯗꯂꯥꯟꯁꯤꯗ ꯑꯗꯨꯝ ꯄꯨꯟꯅ ꯆꯠꯂꯒ ꯍꯥꯏꯃꯤꯟꯅꯔꯨꯔꯁꯤꯅꯦ ꯍꯌꯦꯡꯂ ꯀꯩꯅꯣ ꯍꯌꯦꯡ ꯑꯌꯨꯛ ꯑꯣꯏꯔꯁꯨ ꯆꯠꯂꯒ ꯍꯥꯏꯔꯨꯔꯁꯤꯅꯦ ꯌꯥꯔꯒꯗꯤ ꯑꯩꯈꯣꯏꯁꯦ ꯐꯥꯔꯁ ꯕꯦꯁꯁꯤꯗ ꯑꯗꯨꯝ ꯌꯥꯎꯖꯔꯒꯦ ꯁꯥꯔ ꯑꯩꯈꯣꯏꯁꯦ ꯍꯟꯗꯛ ꯈꯟꯗ ꯌꯥꯗꯕꯅꯤ ꯈꯣꯠꯄꯅꯤ ꯍꯥꯏꯔꯒ ꯑꯗꯨꯃꯥꯏꯅ ꯀꯩꯅꯣ ꯇꯧꯔꯨꯔꯁꯤꯅꯦ ꯃꯉꯣꯟꯗ ꯑꯗꯨꯝ ꯃꯣꯏꯒꯤ ꯐꯣꯔꯝ ꯅꯨꯡ ꯂꯧꯔꯒ ꯈꯣꯠꯂꯒ ꯐꯤꯜ ꯂꯞ ꯇꯧꯔꯤꯖꯥꯠꯂꯣ ꯀꯃꯥꯏꯅ ꯇꯧꯔꯤꯖꯤꯠꯅꯣ ꯃꯣꯏꯁꯤꯕꯣ ꯎꯝ

ꯍꯣꯏ ꯍꯪꯗꯣꯛꯑꯒꯅꯦ ꯀꯩꯅꯣ ꯇꯧꯔꯁꯤꯅꯦ ꯃꯉꯣꯟꯗ ꯑꯗꯨ ꯃꯣꯏꯗ ꯇꯧꯕ ꯄꯣꯠꯁꯤꯅꯀꯣ ꯑꯗꯨꯝ ꯁꯨꯛꯁꯣꯏ ꯁꯣꯏꯗꯦ ꯍꯥꯏꯌꯦꯕ ꯅꯚꯣꯗꯤꯌꯥꯒꯤ ꯑꯗꯨꯝ ꯈꯜꯂꯦ ꯍꯥꯏꯌꯦꯕꯀꯣ ꯃꯤꯅ ꯍꯥꯏꯅꯕꯗ ꯑꯩꯈꯣꯏꯗꯤ ꯀꯩꯝꯇ ꯆꯠꯇ꯭ꯔꯤꯕꯅꯤꯅ ꯑꯩꯈꯣꯏꯁꯨ ꯈꯪꯁꯨ ꯈꯪꯗꯦꯕꯀꯣ ꯑꯗꯨꯅ ꯑꯦ ꯃꯤꯒꯤ ꯁꯥꯔ ꯅꯟꯗꯂꯥꯟꯗ ꯇꯧꯕ ꯃꯤꯁꯤꯡꯗꯤ ꯁꯥꯠꯇ꯭ꯔ ꯁꯥꯠꯇ꯭ꯔꯤꯁꯤꯡꯗꯤ ꯂꯣꯏꯅ ꯈꯟꯕꯅꯤ ꯈꯣꯠꯄꯅꯤ ꯍꯥꯏꯗ ꯑꯍꯟꯁꯤꯡꯅꯁꯨ ꯍꯥꯏꯔꯛꯑꯦꯕꯦ ꯑꯩꯈꯣꯏꯗ ꯑꯗꯨ ꯑꯣꯏꯔꯗꯤ ꯃꯉꯣꯟꯗ ꯇꯧꯔꯒ ꯑꯩꯈꯣꯏꯁꯤ ꯈꯟꯗ ꯌꯥꯗꯕꯅꯤꯅ ꯀꯝꯄꯜꯁꯔꯤ ꯇꯥꯍꯟꯅꯤꯡꯉꯤꯅꯤꯅ ꯃꯉꯣꯟꯗ ꯇꯨꯏꯁꯟꯗꯨ ꯇꯧꯔꯒ ꯑꯩꯈꯣꯏꯁꯨ ꯈꯟꯅꯅꯕꯗꯣ ꯑꯩꯈꯣꯏꯁꯨ ꯇꯧꯔꯁꯦꯕ ꯅꯪꯁꯨ ꯅꯣꯏ ꯑꯍꯟꯁꯤꯡꯗ ꯍꯥꯏꯔꯣ ꯑꯩꯁꯨ ꯍꯥꯏꯔꯒꯦ ꯍꯥꯏꯔꯒ ꯇꯨꯏꯁꯟꯗꯣ ꯑꯩꯈꯣꯏꯗꯣ ꯉꯥꯡꯅꯔꯨꯔꯒ ꯁꯤꯗ ꯇꯧꯅꯉꯥꯏ ꯇꯧꯔꯁꯤꯅꯦ ꯑꯗꯨꯗꯤ ꯍꯌꯦꯡ ꯑꯌꯨꯛꯇꯣ ꯑꯗꯨꯗ ꯊꯦꯡꯅꯔꯒꯅꯦ ꯄꯨꯡ ꯀꯌꯥꯗ ꯀꯩꯅꯣ ꯇꯧꯁꯤꯒꯦ ꯆꯠꯂꯨꯁꯤꯒꯦ ꯍꯌꯦꯡ

ꯄꯨꯡ ꯅꯤꯄꯥꯟꯁꯤꯗꯤ ꯍꯧꯖꯤꯛꯀꯤ ꯁ꯭ꯀꯨꯜꯒꯤ ꯇꯥꯏꯃꯤꯡ ꯑꯃ ꯑꯃ ꯇꯧꯕꯅꯤꯅ ꯇꯔꯦꯠ ꯃꯈꯥꯏꯁꯤꯗ ꯑꯗꯨꯝ ꯆꯠꯂꯁꯤꯔꯕ ꯎꯝ ꯇꯔꯦꯠ ꯃꯈꯥꯏ ꯆꯠꯄ ꯍꯥꯏꯁꯦ ꯑꯩꯈꯣꯏ ꯑꯅꯤꯁꯦ ꯀꯃꯥꯏꯅ ꯊꯦꯡꯅꯁꯤꯒꯦ ꯍꯣꯏꯅꯦ ꯑꯗꯨꯗꯤ ꯅꯪ ꯑꯩꯈꯣꯏꯗ ꯂꯥꯛꯑꯣꯅꯦ ꯂꯥꯛꯑꯒꯅꯦ ꯑꯩꯈꯣꯏꯅꯤ ꯄꯨꯟꯅ ꯑꯗꯨꯝ ꯆꯠꯃꯤꯟꯅꯔꯨꯔꯁꯤꯅꯦ ꯎꯝ ꯎꯝ ꯎꯝ ꯍꯣꯏ ꯍꯣꯏ ꯑꯗꯨꯗꯤ ꯄꯨꯡ ꯇꯔꯦꯠ ꯃꯈꯥꯏꯗꯨꯗ ꯑꯩ ꯂꯣꯏꯁꯜꯂꯒ ꯑꯗꯨꯝ ꯂꯩꯔꯝꯃꯒꯦ ꯑꯗꯨꯒ ꯑꯗꯨꯝ ꯆꯠꯃꯤꯟꯅꯔꯁꯤꯀꯣ ꯍꯟꯗꯛ ꯅꯚꯣꯗꯤꯌꯥ ꯀꯩꯅꯣꯁꯦ ꯈꯟꯗꯕ ꯁꯨꯡꯌꯥ ꯌꯥꯗꯕꯅꯦꯕ